ꯊꯧꯕꯥꯜ ꯖꯤꯜꯂꯒꯤ ꯑꯣꯏꯅ ꯑꯩꯈꯣꯏꯒꯤ ꯂꯝ ꯑꯁꯤꯗ ꯒꯥꯔꯗꯦꯟ ꯑꯃꯈꯛ ꯂꯩꯖꯩ ꯍꯦꯟꯅ ꯃꯃꯤꯡ ꯆꯠꯄ ꯒꯥꯔꯗꯦꯟ ꯑꯃꯈꯛ ꯃꯁꯤ ꯑꯦꯝ ꯑꯦꯝ ꯑꯥꯔ ꯁꯤ ꯄꯥꯔꯛ ꯀꯧꯋꯤ ꯈꯥꯉꯕꯣꯛꯇ ꯂꯩ ꯍꯥꯏꯔꯤꯕ ꯒꯥꯔꯗꯦꯟ ꯑꯁꯤ ꯌꯥꯝꯅ ꯆꯥꯎꯋꯤ ꯒꯥꯔꯗꯦꯟ ꯑꯁꯤꯗ ꯌꯦꯡꯉꯨ ꯃꯇꯝꯗ ꯑꯗꯨꯝ ꯃꯄꯨꯡ ꯐꯥꯕ ꯒꯥꯔꯗꯦꯟ ꯑꯃꯅꯤ ꯍꯥꯏꯕꯗꯤ ꯌꯥꯏ ꯍꯥꯏꯕꯗꯤ ꯀꯔꯤꯒꯤꯅꯣ ꯍꯥꯏ ꯀꯥꯟꯗ ꯃꯐꯝ ꯑꯁꯤꯗ ꯃꯤꯑꯣꯏ ꯀꯌꯥ ꯃꯔꯨꯝ ꯁꯥꯔꯕꯤꯁ ꯄꯤ ꯑꯗꯨꯒꯤ ꯃꯊꯛꯇ ꯇꯣꯉꯥꯟ ꯇꯣꯉꯥꯟꯕ ꯄꯥꯝꯕꯤꯁꯤꯡ ꯊꯥꯗꯨꯅ ꯍꯦꯟꯅ ꯏꯀꯣ ꯁꯤꯁꯇꯦꯝ ꯑꯃꯁꯨꯡ ꯏꯀꯣ ꯁꯤꯁꯇꯦꯝ ꯍꯥꯏꯕꯗꯤ ꯃꯤ ꯍꯥꯏꯗꯤ ꯁꯥꯁꯤꯡꯒ ꯑꯃꯗꯤ ꯃꯍꯥꯛꯀꯤ ꯑꯀꯣꯏꯕꯒꯤ ꯐꯤꯕꯝꯒ ꯍꯦꯟꯅ ꯃꯔꯤ ꯃꯔꯤ ꯆꯦꯠꯁꯤꯟꯅꯕ ꯃꯔꯤ ꯑꯃꯗꯨ ꯑꯩꯈꯣꯏꯅ ꯒꯥꯔꯗꯦꯟꯁꯤꯗ ꯎꯕ ꯉꯝꯃꯦꯕ ꯃꯁꯤꯗ ꯑꯩꯈꯣꯏꯅ ꯁꯝꯅ ꯍꯥꯏꯔꯕꯗ ꯉꯥꯁꯤꯡ ꯂꯩꯀꯣ ꯑꯗꯒꯤ ꯁꯥ ꯌꯣꯛꯏ ꯑꯗꯒꯤ ꯄꯥꯝꯕꯤꯁꯤꯡ ꯑꯃꯁꯨꯡ ꯃꯤꯑꯣꯏꯕꯅ ꯍꯦꯟꯅ ꯄꯨꯛꯅꯤꯡ ꯍꯨꯅꯤꯡꯉꯥꯏ ꯑꯣꯏꯕ ꯌꯥꯝꯅ ꯏꯪꯅ ꯆꯤꯛꯅ ꯂꯩꯕ ꯃꯐꯝ ꯑꯃꯈꯛ ꯏꯟꯕꯥꯏꯔꯣꯟꯃꯦꯟ ꯑꯃꯈꯛ ꯃꯐꯝ ꯑꯁꯤꯅ ꯄꯤꯑꯦꯕ ꯑꯗꯨꯕꯨ ꯌꯥꯝꯅ ꯈꯨꯗꯣꯡ ꯊꯤꯅꯤꯡꯉꯥꯏ ꯑꯣꯏꯕ ꯑꯃꯗꯤ ꯀꯔꯤꯅꯣ ꯍꯥꯏ ꯀꯥꯟꯗ ꯃꯁꯤ ꯄ꯭ꯔꯥꯏꯕꯦꯠ ꯁꯦꯛꯇꯔꯅꯦꯕ ꯃꯁꯥꯒꯤ ꯂꯅꯥꯏꯅ ꯄꯨꯊꯣꯛꯆꯕ ꯒꯥꯔꯗꯦꯟ ꯑꯃꯈꯛꯅꯤ ꯒꯕꯔꯃꯦꯟꯒꯤ ꯑꯣꯏꯅꯗꯤ ꯊꯧꯕꯥꯜ ꯗꯤꯁꯇ꯭ꯔꯤꯛꯇ ꯑꯁꯤꯒꯨꯝꯕ ꯌꯥꯝꯅ ꯍꯦꯟꯅ ꯃꯁꯤꯡ ꯊꯥꯕ ꯌꯥꯕ ꯒꯥꯔꯗꯦꯟ ꯑꯁꯤ ꯀꯩꯁꯨ ꯂꯩꯇꯦ ꯍꯥꯏꯅ ꯍꯥꯏꯖꯕ ꯌꯥꯏ ꯃꯁꯤ ꯒꯕꯔꯃꯦꯟꯒꯤ ꯑꯁꯣꯏꯕ ꯈꯣꯡꯊꯥꯡ ꯑꯃꯅꯤ ꯑꯩꯍꯥꯛꯅ ꯑꯩꯈꯣꯏꯒꯤ ꯂꯩꯀꯥꯏꯗ ꯍꯦꯟꯅ ꯐꯅꯕꯒꯤꯗꯃꯛꯇ ꯂꯨꯅ ꯅꯥꯟꯅ ꯊꯝꯕ ꯏꯁꯥꯅ ꯉꯝꯖꯕ ꯃꯇꯦꯡ ꯄꯥꯡꯕ ꯑꯣꯏꯅ ꯑꯩꯍꯥꯛꯅ ꯂꯨꯅ ꯅꯥꯟꯅ ꯊꯝꯕ ꯉꯝꯖꯕ ꯏꯁꯥꯒꯤ ꯊꯣꯡꯒꯥꯟ ꯏꯁꯥꯒꯤ ꯗ꯭ꯔꯦꯟꯁꯤꯡꯅ ꯆꯤꯡꯕꯗ ꯅꯥꯟꯅ ꯊꯝꯅꯕ ꯍꯣꯠꯅꯖꯩ ꯃꯁꯤꯗꯒꯤ ꯍꯦꯟꯕ ꯀꯔꯤꯁꯨ ꯇꯧꯕ ꯉꯝꯖꯗꯦ